ꯇꯥꯏꯌꯦ ꯑꯩꯁꯦ ꯍꯟꯇꯛ ꯌꯥꯎꯁꯪꯒꯤ ꯑꯉꯥꯡꯒꯤ ꯃꯐꯤ ꯃꯔꯣꯟ ꯀꯔꯤ ꯀꯔꯥ ꯈꯤꯇ ꯂꯩꯕꯤꯁꯤꯔꯅ ꯁꯨꯝ ꯂꯣꯏꯁꯤꯜꯂꯝꯃꯤꯅꯤ

ꯁꯨꯝ ꯉꯥꯏꯍꯥꯛꯇꯪ ꯃꯣꯏꯁꯨ ꯅꯥꯀꯊꯦꯡ ꯆꯠꯆꯕ ꯀꯩꯗꯧꯕ ꯅꯨꯃꯤꯗꯥꯡ ꯋꯥꯏꯔꯝꯗ ꯑꯗꯨꯒꯨꯝꯕꯁꯦ ꯑꯩꯈꯣꯏ ꯈꯔ ꯈꯔ ꯇꯧꯕꯤꯗ ꯇꯥꯔꯒꯗꯤ ꯌꯥꯎꯁꯪꯁꯦ ꯄꯨꯛꯀꯥꯎ ꯀꯥꯎꯈ꯭ꯔꯅꯤ ꯍꯧꯒꯠꯂꯛꯏꯕ ꯑꯉꯥꯡꯁꯤꯡꯁꯤꯅ ꯈꯪꯉꯔꯣꯏꯕ ꯑꯗꯨꯒꯨꯝꯕꯒꯤ ꯑꯥ ꯑꯥ ꯐꯩ ꯐꯩ ꯑꯗꯨꯅ ꯀꯥꯎꯅꯤꯅ ꯑꯩꯈꯣꯏ ꯁꯤꯗꯁꯨ ꯁ꯭ꯄꯣꯔꯠ ꯇꯧꯅꯕ ꯁꯤꯜ ꯂꯥꯡꯗꯅ ꯇꯌꯥꯔꯤ ꯇꯧꯗꯅ ꯂꯣꯏꯅ ꯂꯣꯏꯔꯒ ꯂꯩꯔꯕꯅꯤ

ꯎꯝ ꯑꯣ ꯍꯣꯏ ꯍꯣꯏ ꯑꯥ ꯍꯥ ꯃꯇꯨꯡꯒꯤ ꯀꯔꯤꯒꯤ ꯏꯟꯇꯔꯦꯁꯇꯨ ꯂꯩꯗꯅꯀꯣ ꯑꯥ ꯌꯥꯎꯍꯟꯒꯗꯝꯅꯤ ꯌꯥꯎꯍꯟꯒꯗꯝꯅꯤ ꯌꯥꯝ ꯂꯥꯞꯅ ꯆꯠꯂꯨꯗ꯭ꯔꯒꯁꯨ ꯑꯩ ꯑꯩ ꯂꯩꯀꯥꯏꯗ ꯇꯧꯕ ꯁ꯭ꯄꯣꯔꯠ ꯀꯩꯅꯣꯗ ꯃꯣꯏ ꯄꯨꯊꯣꯛꯇꯅ ꯑꯉꯥꯡꯁꯤꯡꯗꯣ ꯁꯔꯨꯛ ꯌꯥꯍꯟꯕꯗꯣ ꯌꯥꯝ ꯐꯕ ꯋꯥꯅꯤ ꯎꯝ

ꯑꯗꯨꯅ ꯁꯨꯃꯥꯏꯅ ꯂꯩꯀꯥꯏꯗ ꯁꯤꯒꯨꯝꯕ ꯀꯔꯤꯒꯨꯝꯕꯤ ꯑꯃ ꯂꯤꯡꯈꯠꯇꯅ ꯂꯥꯡꯗꯅ ꯈꯣꯠꯇꯅ ꯇꯧꯔꯕꯅꯤꯅ ꯂꯩꯃꯤꯟꯅꯔꯤꯕ ꯂꯩꯀꯥꯏꯗꯨꯗ ꯂꯩꯃꯤꯟꯅꯔꯤꯕ ꯈꯪꯗꯦ ꯅꯧꯅ ꯂꯥꯛꯄ ꯃꯧ ꯑꯣꯏꯔꯒꯁꯨ ꯑꯃ ꯑꯣꯏꯔꯒꯁꯨ ꯁꯛꯈꯪ ꯃꯥꯏꯈꯪꯅꯕꯒꯤ ꯆꯥꯟꯁꯇꯨꯁꯨ ꯄꯤꯗꯅꯀꯣ ꯑꯥ ꯑꯗꯨꯅ ꯁꯔꯨꯛ ꯌꯥꯃꯤꯟꯅꯕꯗꯣ ꯎꯝ ꯎꯝ ꯎꯝ ꯍꯣꯏ ꯍꯣꯏ ꯍꯣꯏ ꯑꯥ ꯅꯨꯡꯉꯥꯏꯔꯦ ꯅꯨꯡꯉꯥꯏꯔꯦ ꯍꯣꯏ ꯍꯣꯏ ꯍꯣꯏ ꯐꯔꯦ ꯐꯔꯦ